ꯁ꯭ꯇꯣꯞꯁꯦ ꯑꯩꯅ ꯑꯉꯥꯡ ꯑꯣꯏꯔꯤꯉꯩ ꯃꯇꯝꯗ ꯕꯣꯔꯗꯤꯡꯗ ꯂꯩꯕ ꯃꯇꯝꯗ ꯑꯗꯨꯝ ꯌꯥꯗꯕ ꯈꯣꯠꯇꯕ ꯑꯗꯩꯒꯤ ꯌꯨꯕ ꯈꯣꯠꯄ ꯃꯔꯝ ꯑꯣꯏꯔ ꯀꯥꯟꯗ ꯑꯩꯉꯣꯟꯗ ꯌꯥꯝ ꯅꯨꯡꯉꯥꯏꯇꯕ ꯃꯌꯥꯝ ꯑꯃ ꯊꯣꯛꯈꯤꯕ ꯍꯥꯏꯇꯥꯔꯦ ꯑꯗꯨꯅ ꯃꯔꯝ ꯑꯣꯏꯔ ꯀꯥꯟꯗ ꯆꯥꯛꯇ ꯑꯗꯩ ꯀꯦꯔꯁꯤꯡ ꯃꯅꯝ ꯅꯝꯕ ꯈꯣꯠꯄ ꯈꯨꯠꯅ ꯄꯥꯏꯁꯤꯜꯂꯨꯕꯗꯒꯤ ꯁꯨꯝꯕꯁꯨ ꯃꯌꯥꯝ ꯑꯃ ꯊꯣꯛꯄ ꯍꯥꯏꯇꯔꯦ ꯑꯗꯨꯅ ꯃꯔꯝ ꯑꯣꯏꯔ ꯀꯥꯟꯗ ꯑꯩꯉꯣꯟꯗ ꯁ꯭ꯇꯣꯞꯁꯤ ꯍꯩꯅꯗꯕ ꯅꯨꯡꯉꯥꯏꯇꯕ ꯄꯥꯝꯗꯕ ꯃꯌꯥꯝ ꯑꯃ ꯌꯥꯎꯕ ꯍꯥꯏꯇꯥꯔꯦ ꯑꯗꯨꯅ ꯁ꯭ꯇꯣꯞꯁꯤ ꯁ꯭ꯇꯣꯞꯇ ꯊꯣꯡꯕꯗꯨꯅ ꯃꯔꯝ ꯑꯣꯏꯔ ꯀꯥꯟꯗ ꯁ꯭ꯇꯣꯞꯁꯤ ꯑꯩꯅ ꯍꯧꯖꯤꯛꯁꯤ ꯄꯥꯝꯗꯕꯅꯤ